ꯍꯂꯣ ꯌꯦꯁ ꯒꯨꯗ ꯑꯐꯇꯔꯅꯨꯟ ꯑ ꯑ ꯃꯥꯅꯦ ꯍꯥꯏꯕꯤꯌꯣ ꯑ ꯔꯥꯏꯁ ꯇ꯭ꯋꯦꯟꯇꯤ ꯐꯤꯐꯀꯤ ꯀꯔꯤ ꯍꯥꯏꯕ ꯑꯥ ꯌꯥꯅꯤ ꯂꯩꯅꯤ ꯍꯥꯏꯕꯤꯌꯨ ꯃꯆꯨꯁꯦ ꯔꯦꯗꯇ ꯂꯥꯛꯏ ꯌꯦꯂꯣꯗ ꯂꯥꯛꯏ ꯑꯣꯂꯤꯐ ꯒ꯭ꯔꯤꯟꯗꯁꯨ ꯂꯩꯒꯅꯤ ꯅꯣꯔꯃꯦꯜꯗꯗꯤ ꯂꯩꯖꯗ꯭ꯔꯦꯕꯨ ꯅꯦꯛꯁ ꯑꯣꯔꯗꯔ ꯍꯞꯇꯥꯃꯨꯛ ꯌꯧꯔꯒꯗꯤ ꯌꯥꯅꯤ ꯌꯥꯏ ꯑꯣꯀꯦ ꯍꯣꯏ ꯍꯣꯏ ꯅꯠꯇ꯭ꯔꯒ ꯁꯣꯝꯒꯤ ꯅꯝꯕꯔ ꯑꯗꯨꯝ ꯄꯤꯕꯤꯌꯣ ꯗ꯭ꯔꯣꯞ ꯇꯧꯕꯤꯔꯝꯃꯣ ꯑꯩꯈꯣꯏ ꯍꯦꯛ ꯌꯧꯖꯔꯛ ꯍꯦꯛ ꯌꯧꯔꯛꯄꯒ ꯛꯈꯣꯏ ꯑꯗꯨꯝ ꯀꯩꯅꯣꯇꯧꯖꯔꯛꯀꯦ

ꯌꯥꯅꯤ ꯍꯥꯏꯕꯤꯔꯣ ꯑ

ꯑꯣꯀꯦ ꯑꯣꯀꯦ ꯁꯤꯗ ꯑꯩ ꯑꯗꯨꯝ ꯑꯣ ꯍꯣꯏ ꯍꯣꯏ ꯑꯣꯀꯦ ꯑꯣꯀꯦ ꯑꯇꯣꯞꯄꯥ ꯃꯆꯨꯗꯤ ꯑꯣꯀꯦ ꯍꯣꯏ ꯍꯣꯏ ꯑꯩ ꯑꯩ ꯁꯣꯏꯗꯅꯃꯛꯀꯤ ꯇꯧꯖꯔꯛꯀꯦ ꯑꯣꯀꯦ ꯊꯦꯡꯀ꯭ꯌꯨ